ꯍꯜꯂꯣ ꯁꯤ ꯁꯇꯤꯟ ꯑꯣꯏꯗꯣꯏꯔꯥ ꯁꯇꯤꯟ ꯅꯪꯒꯤ ꯀꯩꯅꯣꯅꯦ ꯑꯩ ꯀꯩꯅꯣꯅꯦ ꯅꯪ ꯍꯧꯖꯤꯛ ꯌꯦꯡꯉꯤ ꯍꯣꯁꯄꯤꯇꯥꯜꯗꯣ ꯑꯗꯨꯗꯨꯒꯤ ꯅꯔꯁꯅꯦꯕ ꯑꯗꯣ ꯅꯪꯒꯤ ꯅꯪꯒꯤ ꯅꯁꯥꯒꯤ ꯀꯩꯅꯣꯗ ꯅꯪꯒꯤ ꯅꯍꯥꯟ ꯌꯦꯡꯕꯗꯨꯒꯤ ꯀꯩꯅꯣꯒꯤ ꯃꯇꯥꯡꯗ ꯀꯩꯅꯣ ꯈꯔ ꯍꯥꯏꯔꯛꯀꯦ ꯇꯧꯅꯤꯗ ꯅꯪ ꯍꯥꯟꯅꯗꯩꯗꯤ ꯅꯪ ꯍꯥꯟꯅ ꯌꯨ ꯌꯥꯝ ꯊꯛꯑꯝꯕ ꯃꯥꯜꯂꯦꯀꯣ

ꯑꯣ ꯆꯥꯔꯝꯅꯤꯅ ꯅꯪ ꯍꯧꯖꯤꯛ ꯍꯤꯗꯥꯛ ꯌꯥꯝ ꯆꯥꯕ ꯈꯣꯠꯄ ꯇꯧꯕꯅꯤꯅ ꯅꯪꯉꯔꯥꯡ ꯆꯦꯀꯞ ꯂꯥꯛꯑꯝꯕꯗꯣ ꯑꯗꯨꯗꯨꯒꯤ ꯔꯤꯖꯜꯗꯣ ꯅꯪ ꯀꯥꯎꯗꯅ ꯀꯥꯎꯗꯅꯥꯌꯦ ꯅꯪ ꯍꯌꯦꯡ ꯂꯧꯔꯒꯦ ꯈꯣꯠꯂꯒꯦ ꯅꯪ ꯍꯥꯏꯔꯝꯃꯤꯗꯅ ꯑꯗꯨꯗꯨꯒꯤ ꯍꯥꯏꯕꯤꯔꯛꯄꯅꯦ ꯍꯥꯏꯔꯛꯄꯅꯦꯕꯀꯣ ꯑꯥ ꯅꯪ ꯃꯇꯨꯡ ꯃꯅꯥꯎ ꯄꯨꯟꯁꯤꯁꯨ ꯄꯨꯟꯁꯤꯅꯤ ꯅꯪ ꯅꯪ ꯍꯧꯖꯤꯛ ꯅꯪ ꯍꯧꯖꯤꯛ ꯌꯦꯡ ꯂꯣꯏꯔꯦ ꯅꯪ ꯍꯧꯖꯤꯛ ꯍꯤꯗꯥꯛ ꯆꯥꯏ ꯌꯨ ꯊꯛꯇ꯭ꯔꯦꯀꯣ ꯍꯧꯖꯤꯛꯁꯦ ꯅꯪ ꯍꯧꯖꯤꯛ ꯊꯛꯇꯕꯒꯤ ꯅꯪ ꯍꯧꯖꯤꯛ ꯈꯔ ꯏꯝꯄ꯭ꯔꯨꯞ ꯂꯥꯛꯏꯅꯤ ꯍꯤꯗꯥꯛ ꯈꯔ ꯆꯥꯗꯅ ꯈꯣꯠꯇꯅ ꯅꯪ ꯍꯧꯖꯤꯛ ꯆꯥꯔꯤꯕ ꯍꯤꯗꯥꯛꯇꯨꯒꯤ ꯑꯗꯨ ꯆꯥ ꯆꯥꯅ ꯅꯪ ꯅꯪ ꯍꯧꯖꯤꯛ ꯉꯔꯥꯡ ꯅꯍꯥꯟꯒꯩ ꯅꯪ ꯀꯩꯅꯣ ꯂꯩꯔꯝꯃꯒ ꯅꯪ ꯉꯔꯥꯡ ꯀꯩꯅꯣ ꯇꯧꯔꯦꯀꯣ ꯌꯨꯝ ꯍꯜꯂꯦꯀꯣ ꯑꯗꯨ ꯅꯪ ꯍꯧꯖꯤꯛ ꯌꯨꯝ ꯍꯜꯂꯦ ꯀꯥꯏꯅꯒ ꯅꯪ ꯌꯨ ꯑꯃꯨꯛꯀ ꯊꯛꯆꯤꯜꯂꯨꯔꯕ ꯍꯤꯗꯥꯛ ꯆꯥ ꯆꯥꯅ ꯊꯛꯆꯤꯜꯂꯨꯔꯕ ꯅꯪ ꯅꯪꯅ ꯄꯨꯟꯁꯤꯕ ꯍꯥꯏꯗꯣ ꯄꯨꯟꯁꯤꯕꯒꯤ ꯆꯥꯟꯁ ꯌꯥꯝ ꯅꯦꯝꯅꯤꯀꯣ ꯑꯗꯨ ꯅꯪ ꯌꯨꯗꯤ ꯊꯛꯆꯤꯜꯂꯨꯔꯅꯨ ꯍꯥꯏꯗꯤ ꯑꯃꯨꯛ ꯍꯤꯗꯥꯛ ꯍꯤꯗꯥꯛ ꯆꯥꯡ ꯅꯥꯏꯅ ꯏꯔꯛꯏꯗꯣ ꯑꯗꯨꯗꯣ ꯑꯗꯨꯝ ꯆꯥꯔꯣ ꯑꯗꯨꯗꯨꯒ ꯌꯨꯗꯤ ꯁꯨꯡꯊꯛ ꯊꯛꯄ ꯌꯥꯗ꯭ꯔꯦꯀꯣ ꯑꯗꯣ ꯍꯥꯏꯔꯛꯑꯣ ꯍꯥꯏꯔꯛꯑꯣ ꯄꯩꯁꯥ ꯅꯪ ꯄꯩꯁꯥ ꯋꯥꯠꯂꯝꯕ ꯅꯪ ꯀꯩꯅꯣꯒꯤꯔꯣ ꯂꯩꯔꯝꯕꯒꯤ ꯆꯥꯔꯖꯇꯨꯔꯣ ꯑꯗꯣ ꯅꯪ ꯀꯩꯅꯣ ꯇꯧꯋꯦ ꯍꯥꯏꯔꯝꯗꯥꯏꯅꯦ ꯅꯪ ꯄꯤꯔꯛꯑꯒꯦ ꯅꯪ ꯂꯥꯛꯑꯒ ꯈꯣꯠꯂꯒ ꯍꯥꯏꯕꯗꯣ ꯀꯃꯥꯏꯅ ꯇꯧꯕꯅꯣ ꯅꯪ ꯂꯥꯛꯇꯣꯏ ꯅꯠꯇ꯭ꯔꯣ ꯑꯥ ꯑꯥ ꯑꯥ ꯑꯇꯣꯞꯄ ꯈꯣꯠꯄ ꯑꯇꯣꯞꯄ ꯑꯇꯣꯞꯄ ꯃꯤ ꯈꯣꯠꯄꯗꯨꯗꯤ ꯑꯗꯨꯝ ꯁꯨꯃꯥꯏꯅ ꯗꯣꯛꯇꯔꯗꯒꯤ ꯍꯣꯁꯄꯤꯇꯥꯜꯗꯒꯤ ꯄꯩꯁꯥ ꯁꯣꯠꯄ ꯍꯥꯏꯁꯦ ꯅꯪꯅ ꯑꯍꯥꯟꯕꯅꯦꯕ

ꯍꯣꯏ ꯍꯣꯏ

ꯅꯪ ꯑꯗꯨ ꯑꯗꯨ ꯑꯩꯅ ꯍꯧꯖꯤꯛ ꯍꯥꯏꯔꯤꯗꯨꯅ ꯅꯪ ꯁꯣꯏꯗꯅ ꯅꯃꯥꯟꯅꯕ ꯌꯥꯗ꯭ꯔꯦ ꯈꯣꯠꯇ꯭ꯔꯦ ꯀꯥꯏꯅ ꯒ꯭ꯂꯥꯁ ꯑꯃ ꯐꯥꯥꯥꯥꯥꯥꯥꯥꯥꯥꯎ ꯍꯦꯛ ꯇꯥꯔꯨꯔꯕ ꯅꯪꯒꯤ ꯆꯈꯥꯎꯁꯤꯗ ꯒ꯭ꯂꯥꯁ ꯑꯃꯕꯨ ꯍꯦꯛ ꯇꯥꯔꯨꯔꯕ ꯅꯪ ꯑꯗꯨꯝ ꯌꯥꯔꯔꯣꯏ ꯍꯥꯟꯅꯒꯤ ꯐꯤꯕꯝ ꯅꯪ ꯍꯧꯖꯤꯛ ꯌꯥꯝꯅ ꯄꯩꯁꯥ ꯃꯌꯥꯝ ꯆꯪꯒꯩꯒꯤ ꯅꯪ ꯍꯧꯖꯤꯛ ꯏꯝꯄ꯭ꯔꯨꯞ ꯐꯖꯅ ꯑꯣꯏꯔꯦ ꯅꯪ ꯄꯩꯁꯥꯁꯨ ꯐꯅꯌꯥꯝ ꯆꯪꯉꯝꯃꯅꯤ ꯐꯖꯅ ꯏꯝꯄ꯭ꯔꯨꯞ ꯂꯩꯔꯤꯁꯦ ꯄꯩꯁꯥ ꯃꯌꯥꯝ ꯆꯪꯒꯩ ꯃꯗꯨ ꯅꯪꯅ ꯌꯦꯡꯉꯨꯔꯤꯗꯣ ꯀꯩꯝ ꯀꯥꯅꯔꯔꯣꯏ ꯍꯥꯟꯅꯒꯤ ꯐꯤꯕꯝꯗ ꯑꯗꯨꯝ ꯍꯟꯖꯤꯜꯂꯒ ꯃꯀꯣꯛꯇꯒꯤ ꯑꯝꯨꯛ ꯌꯦꯡꯅꯔꯅꯤ ꯑꯗꯒ ꯅꯪ ꯀꯩꯅꯣꯁꯨ ꯅꯪꯒꯤ ꯍꯤꯡꯕꯒꯤ ꯆꯥꯡꯁꯨ ꯅꯦꯝꯃꯛꯀꯗꯣꯏꯕ ꯅꯪ ꯅꯁꯥꯅ ꯃꯨꯟꯅ ꯈꯟꯖꯔꯣ ꯑꯗꯨ ꯅꯪꯅ ꯅꯪꯒꯤ ꯈꯨꯠꯇ ꯂꯩꯔꯦ ꯊꯛꯄ ꯊꯛꯇꯕ ꯍꯥꯏꯁꯤꯗꯤ ꯍꯣꯏ ꯌꯥꯏꯌꯦ ꯌꯥꯏꯌꯦ ꯆꯥꯃꯤꯟꯅꯁꯤ ꯆꯥꯃꯤꯟꯅꯁꯤ ꯀꯩꯅꯣ ꯇꯧꯁꯦ ꯅꯪ ꯌꯨꯗꯤ ꯌꯨꯗꯪꯗꯤ ꯊꯛꯎꯔꯅꯨꯀꯣ ꯌꯨ ꯊꯛꯆꯤꯜꯂꯨꯔꯗꯤ ꯅꯪ ꯑꯗꯨꯝ ꯆꯥꯟꯁ ꯌꯥꯝ ꯋꯥꯡꯉꯦꯕ ꯑꯗꯨꯒ ꯅꯪꯒꯤ ꯄꯩꯁꯥ ꯑꯋꯥꯠꯄꯗꯨꯁꯨ ꯊꯨꯅ ꯄꯤꯈꯠꯅꯕ ꯇꯧꯔꯣ ꯍꯣꯏ ꯑꯗꯨꯗꯤ ꯀꯩꯅꯣ ꯇꯧꯔꯁꯤ ꯃꯇꯥꯡ ꯃꯇꯥꯡ ꯆꯥꯕ ꯑꯝꯗ ꯍꯣꯏ ꯗꯣꯛꯇꯔ ꯅꯪꯅ ꯀꯩꯅꯣ ꯇꯧꯅꯤꯡꯉꯤ ꯅꯠꯇ꯭ꯔꯣ ꯊꯝꯃꯒꯦꯀꯣ